ꯑꯩꯅ ꯑꯁꯥꯝꯒꯤ ꯒꯨꯋꯥꯍꯥꯇꯤꯗ ꯀꯣ ꯆꯠꯈꯤꯕ ꯌꯥꯎꯔꯦ ꯑꯩꯈꯣꯏ ꯑꯩꯈꯣꯏ ꯏꯃꯥ ꯅꯥꯕꯒꯤ ꯆꯠꯄꯅꯤ ꯑꯅꯥꯕ ꯄꯨꯕꯅꯤꯅ ꯀꯣꯏꯕ ꯆꯠꯄꯗꯤ ꯐꯪꯉꯛꯇꯦ ꯌꯥꯝꯅꯁꯨ ꯋꯥꯏ ꯑꯩꯈꯣꯏ ꯃꯅꯤꯄꯨꯔꯗꯒꯤ ꯕꯁ ꯇꯣꯡꯉꯒ ꯆꯠꯂꯤ ꯇ꯭ꯋꯦꯟꯇꯤ ꯐꯣꯔ ꯑꯋꯥꯔꯁꯀꯨꯝꯕꯀꯣ ꯆꯪꯉꯦ ꯒꯨꯋꯥꯍꯥꯇꯤ ꯌꯧꯕꯗ ꯐꯥꯔꯁ ꯇꯥꯏꯝ ꯑꯣꯏꯕꯅꯤꯅ ꯈꯔꯗꯤ ꯋꯥꯏ ꯑꯩꯅ ꯎꯕꯔꯗꯒꯤ ꯀꯦꯕ ꯑꯃ ꯕꯨꯛ ꯇꯧꯔꯒ ꯔꯍꯥꯃꯟ ꯍꯣꯁꯄꯤꯇꯥꯜ ꯐꯥꯎꯕ ꯆꯠꯂꯦ ꯑꯗꯨꯒ ꯅꯨꯃꯤꯠꯇꯨꯗꯤ ꯑꯅꯥꯕ ꯌꯦꯡꯗ꯭ꯔꯦ ꯍꯣꯁꯄꯤꯇꯥꯜ ꯃꯅꯥꯛꯇ ꯔꯨꯝ ꯑꯃ ꯂꯧꯔꯒ ꯂꯩꯔꯦ ꯑꯗꯨꯒ ꯅꯣꯡꯉꯥꯟꯂꯒ ꯌꯦꯡꯉꯦ ꯃꯈꯣꯏꯅ ꯇꯦꯁ ꯈꯔꯥ ꯇꯧ ꯍꯥꯏꯔꯛꯑꯦ ꯇꯦꯁꯁꯤꯡꯗꯣ ꯇꯧꯊꯣꯛꯑꯒ ꯅꯣꯡꯉꯥꯟꯂꯒ ꯑꯃꯨꯛ ꯔꯤꯄꯣꯔꯠ ꯌꯦꯡꯍꯟꯕ ꯆꯠꯂꯦ ꯗꯣꯛꯇꯔꯅ ꯍꯤꯗꯥꯛ ꯏꯔꯛꯑꯦ ꯑꯗꯨꯒ ꯇꯦꯁ ꯑꯗꯨꯒ ꯅꯦꯛꯁ ꯃꯟꯊ ꯆꯦꯛꯑꯞ ꯂꯥꯛꯅꯕ ꯂꯥꯛꯅꯕꯁꯨꯀꯣ ꯂꯥꯛꯅꯕꯁꯨ ꯍꯥꯏꯔꯛꯑꯦ ꯑꯗꯨꯒ ꯍꯟꯂꯛꯑꯦ ꯃꯈꯣꯏꯅ ꯇ꯭ꯔꯤꯠꯃꯦꯟꯁꯨ ꯐꯖꯅ ꯇꯧꯕꯤ ꯌꯥꯝꯅꯁꯨ ꯅꯨꯡꯉꯥꯏ